ꯑꯩꯅ ꯑꯦꯛꯁꯔꯁꯥꯏꯁ ꯇꯧꯕꯗ ꯈꯨꯗꯣꯡ ꯆꯥꯗꯕꯁꯤꯡ ꯍꯥꯏꯔꯒꯗꯤ ꯑꯩꯒꯤ ꯗꯥꯏ꯭ꯗꯇ ꯃꯔꯥꯡ ꯀꯥꯏꯅ ꯉꯝꯂꯛꯇꯕ ꯑꯗꯨꯒ ꯑꯩꯅ ꯇꯧꯅꯤꯡꯏꯕꯗꯨ ꯑꯩꯉꯣꯟꯗ ꯈꯨꯗꯣꯡ ꯆꯥꯗꯕ ꯑꯇꯣꯞ ꯑꯇꯣꯞꯄ ꯀꯌꯥ ꯂꯥꯛꯄ

ꯑꯁꯤꯅꯆꯤꯡꯕ ꯑꯩꯉꯣꯟꯗ ꯐꯦꯁ ꯇꯧꯍꯜꯂꯤ ꯃꯔꯝ ꯑꯗꯨꯅ ꯑꯩꯅ ꯑꯦꯛꯁꯔꯁꯥꯏꯁ ꯇꯧꯕꯁꯤꯗ ꯑꯩ ꯈꯣꯡꯒꯨꯝꯕ ꯅꯥꯔꯀꯄ ꯌꯦꯛꯂꯛꯄ ꯌꯥꯎꯔꯛꯄ ꯑꯗꯨꯒ ꯑꯩꯒꯤ ꯌꯨꯝꯒꯤ ꯑꯆꯤꯟꯕ ꯀꯌꯥ ꯂꯥꯛꯄꯗꯒꯤ ꯑꯦꯛꯁꯔꯁꯥꯏꯁ ꯇꯧꯕ ꯉꯝꯍꯧꯗꯕ ꯀꯥꯟ ꯑꯗꯨꯒꯨꯝꯕꯒꯤ ꯐꯦꯁ ꯄ꯭ꯔꯣꯕ꯭ꯂꯦꯝ ꯌꯥꯝꯅ ꯂꯩ ꯑꯗꯨꯅ ꯑꯩꯒꯤ ꯑꯦꯛꯁꯔꯁꯥꯏꯁ ꯇꯧꯕꯗ ꯄ꯭ꯔꯣꯕ꯭ꯂꯦꯝ ꯍꯥꯏꯔꯒꯗꯤ ꯃꯦꯟ ꯑꯣꯏꯅ ꯑꯩꯒꯤ ꯗꯥꯏꯗꯀꯨꯝꯕ ꯃꯔꯥꯡ ꯀꯥꯏꯅ ꯄꯤꯕ ꯉꯝꯗꯕ ꯁꯤꯅꯤ